ꯃꯅꯤꯄꯨꯔꯗ ꯑꯩꯈꯣꯏꯒꯤ ꯂꯥꯏ ꯌꯦꯛꯄꯒ ꯃꯔꯤ ꯂꯩꯅꯕ ꯀꯂꯥ ꯑꯁꯤ ꯆꯥꯎꯈꯠꯂꯦ ꯍꯥꯏꯕ ꯌꯥꯏ ꯍꯥꯏꯗꯤ ꯃꯇꯝ ꯑꯃꯗꯗꯤ ꯑꯩꯈꯣꯏꯒꯤ ꯂꯥꯏ ꯌꯦꯛꯄ ꯍꯥꯏꯕꯁꯦ ꯌꯥꯝꯅꯁꯨ ꯇꯝꯅꯗꯕ ꯀꯤꯁꯨ ꯀꯤꯅꯕ ꯃꯌꯥꯝꯅ ꯍꯥꯏꯗꯤ ꯑꯩꯈꯣꯏꯒꯤ ꯒꯕꯔꯃꯦꯟꯒꯤ ꯊꯕꯛ ꯑꯃꯍꯦꯛꯇ ꯐꯪꯒꯅꯤ ꯍꯥꯏꯕꯁꯨ ꯅꯠꯇꯕꯅꯤꯅ ꯁꯥꯇ꯭ꯔꯥ ꯃꯌꯥꯝꯁꯦ ꯑꯅꯝꯕꯅ ꯊꯕꯛꯇ ꯑꯣꯏꯅ ꯆꯠꯄꯅꯤꯅ ꯑꯩꯈꯣꯏꯒꯤ ꯂꯥꯏ ꯌꯦꯛꯄ ꯍꯥꯏꯕꯁꯤꯗꯤ ꯆꯞ ꯆꯥꯕ ꯊꯕꯛ ꯑꯃ ꯐꯪꯅꯤ ꯍꯥꯏꯕ ꯂꯩꯇꯕꯅꯤꯅ ꯌꯥꯝꯅꯁꯨ ꯇꯝꯅꯔꯝꯗꯦ ꯑꯗꯨꯕꯨ ꯆꯥꯎꯈꯠꯂꯛꯄꯒꯤ ꯃꯇꯨꯡ ꯏꯟꯟ ꯍꯧꯖꯤꯛꯇꯤ ꯃꯤꯁꯤꯡ ꯑꯁꯤ ꯍꯦꯟꯅ ꯒ꯭ꯌꯥꯟ ꯇꯥꯕ ꯍꯦꯜꯂꯛꯄꯗꯒꯤ ꯑꯩꯈꯣꯏꯒꯤ ꯂꯥꯏ ꯌꯦꯛꯄ ꯍꯥꯏꯔꯤꯕꯁꯤꯗꯒꯤꯁꯨ ꯑꯐꯕ ꯀꯦꯔꯤꯌꯔ ꯑꯃ ꯁꯦꯝꯗꯨꯅ ꯐꯖꯅ ꯃꯄꯨꯡ ꯐꯥꯕ ꯑꯇꯣꯞꯄ ꯊꯕꯛ ꯁꯔꯀꯥꯔꯒꯤ ꯊꯕꯛ ꯇꯧꯔꯤꯕ ꯀꯔꯃꯆꯥꯔꯤ ꯑꯃꯗꯒꯤ ꯍꯦꯟꯅ ꯊꯣꯏꯗꯣꯛ ꯍꯦꯟꯗꯣꯛꯅ ꯍꯟꯊꯗꯅ ꯅꯨꯉꯥꯏꯅ ꯄꯩꯁꯥꯁꯨ ꯇꯥꯟꯕ ꯌꯥꯕ ꯏꯁꯥꯒꯤ ꯍꯣꯕꯤꯗ ꯕꯦꯖ ꯇꯧꯕ ꯋꯥꯈꯟꯁꯨ ꯅꯨꯉꯥꯏꯅ ꯊꯕꯛꯁꯨ ꯁꯨꯕ ꯌꯥꯕ ꯑꯃꯅꯤ ꯍꯥꯏꯕꯗꯨ ꯈꯪꯅꯔꯛꯄꯗꯒꯤ ꯃꯁꯤꯡ ꯑꯗꯨꯛꯀꯤ ꯃꯇꯤꯛ ꯍꯦꯟꯒꯠꯂꯛꯂꯦ ꯑꯗꯨꯒ ꯂꯣꯏꯅ ꯂꯣꯏꯅꯅ ꯑꯩꯈꯣꯏꯒꯤ ꯍꯧꯖꯤꯛ ꯏꯟꯇꯔꯅꯦꯠ ꯏꯟꯇꯔꯅꯦꯠ ꯍꯦꯛ ꯂꯥꯛꯄꯗꯒꯤ ꯑꯩꯈꯣꯏꯒꯤ ꯃꯥꯂꯦꯝꯁꯤꯗ ꯂꯩꯔꯤꯕ ꯑꯩꯈꯣꯏꯒꯤ ꯂꯥꯏ ꯌꯦꯛꯄ ꯑꯐꯥꯎ ꯑꯐꯥꯎꯕ ꯂꯩꯔꯤꯕ ꯃꯌꯥꯝꯁꯤꯒ ꯃꯈꯣꯏꯅ ꯇꯧꯔꯝꯕ ꯃꯈꯣꯏꯒꯤ ꯊꯕꯛ ꯑꯃꯗꯤ ꯃꯈꯣꯏꯅ ꯇꯥꯛꯄꯤ ꯇꯝꯕꯤꯕꯒꯤ ꯅꯤꯇꯤ ꯅꯤꯌꯣꯝꯁꯤꯡ ꯑꯗꯨ ꯑꯩꯈꯣꯏꯒꯤ ꯈꯨꯗꯣꯡ ꯆꯥꯕꯗ ꯂꯣꯏꯅ ꯐꯪꯂꯛꯂꯕꯅꯤꯅ ꯍꯧꯖꯤꯛꯇꯤ ꯍꯥꯟꯅꯗꯒꯤ ꯆꯥꯎꯈꯠꯂꯛꯄꯒꯤ ꯑꯩꯈꯣꯏꯒꯤ ꯍꯦꯟꯒꯠꯂꯛꯄꯒꯤ ꯈꯣꯡꯆꯠ ꯑꯁꯤ ꯑꯗꯨꯛꯀꯤ ꯃꯇꯤꯛ ꯊꯨꯒꯠꯂꯛꯂꯦꯅ ꯍꯥꯏꯕ ꯌꯥꯏ ꯑꯩꯈꯣꯏꯒꯤ ꯁꯝꯅ ꯍꯥꯏꯔꯕꯗ ꯌꯨꯇꯤꯌꯨꯞ ꯍꯥꯟꯅ ꯑꯩꯈꯣꯏꯒꯤ ꯋꯥꯇꯔ ꯀꯂꯔ ꯌꯦꯛꯄ ꯍꯩꯔꯝꯗꯕ ꯑꯉꯥꯡ ꯑꯃ ꯑꯣꯖꯥ ꯑꯃꯒꯤ ꯃꯌꯨꯝꯗ ꯆꯠꯂꯒ ꯇꯝꯗ꯭ꯔꯕꯁꯨ ꯃꯁꯥꯒꯤ ꯑꯁꯪꯕ ꯃꯇꯝꯗ ꯃꯌꯨꯝꯗ ꯑꯩꯈꯣꯏꯒꯤ ꯃꯣꯕꯥꯏꯜꯒꯤ ꯈꯨꯠꯊꯥꯡꯗ ꯏꯟꯇꯔꯅꯦꯠꯇꯒꯤ ꯇꯧꯔꯒ ꯑꯗꯨꯝ ꯃꯈꯥ ꯇꯥꯅ ꯇꯝꯕ ꯌꯥꯔꯦ ꯀꯂꯔ ꯈꯛꯇ ꯅꯠꯇꯦ ꯑꯩꯈꯣꯏꯒꯤ ꯂꯩꯔꯤꯕ ꯃꯦꯗꯤꯌꯥꯝ ꯃꯦꯗꯤꯌꯝ ꯃꯌꯥꯝ ꯑꯃ ꯂꯩ ꯂꯩꯔꯤꯕ ꯃꯦꯗꯤꯌꯝꯁꯤꯡ ꯑꯁꯤꯒꯤꯁꯨ ꯇꯝꯐꯝ ꯃꯌꯥꯝ ꯑꯃ ꯂꯩꯔꯦ ꯑꯗꯨꯒ ꯑꯩꯈꯣꯏꯗꯤ ꯇꯝꯕ ꯈꯛꯇ ꯅꯠꯇꯅ ꯏꯟꯇꯔꯅꯦꯠꯅ ꯄꯤꯔꯤꯕ ꯈꯨꯗꯣꯡꯆꯥꯕꯁꯤꯅ ꯑꯩꯈꯣꯏꯒꯤ ꯃꯥꯔꯀꯦꯇꯤꯡꯒꯤ ꯍꯥꯏꯗꯤ ꯑꯩꯈꯣꯏꯒꯤ ꯂꯥꯏ ꯌꯣꯟꯕ ꯁꯤꯒꯨꯝꯕ ꯃꯌꯥꯝꯒꯤ ꯃꯇꯥꯡꯗꯁꯨ ꯑꯩꯈꯣꯏꯗ

ꯃꯅꯤꯄꯨꯔꯗ ꯈꯛꯇ ꯅꯠꯇꯕ ꯑꯄꯨꯟꯕ ꯑꯩꯈꯣꯏꯒꯤ ꯅꯣꯔꯠ ꯏꯁ ꯁꯤ ꯃꯌꯥꯝ ꯑꯁꯤ ꯄꯨꯜꯂꯒꯁꯨ ꯑꯩꯈꯣꯏꯒꯤ ꯑꯥꯔꯠꯀꯤ ꯑꯣꯏꯕ ꯂꯩꯔꯤꯕ ꯑꯥꯔꯇꯤꯁ ꯃꯌꯥꯝ ꯑꯃ ꯈꯪꯅꯕꯒꯤ ꯈꯨꯗꯣꯡꯆꯕꯁꯨ ꯃꯌꯥꯝ ꯑꯃ ꯐꯪꯏ ꯑꯗꯨꯒ ꯑꯩꯈꯣꯏꯒꯤ ꯑꯥꯔꯠꯀꯤ ꯃꯦꯂꯥ ꯑꯦꯖꯤꯕꯤꯁꯟ ꯑꯁꯤꯅꯆꯤꯡꯕꯁꯨ ꯃꯌꯥꯝ ꯑꯃ ꯁꯤꯜꯂꯦ ꯑꯩꯈꯣꯏꯒꯤ ꯑꯃꯒ ꯑꯃꯒ ꯇꯥꯅꯔꯒ ꯑꯗꯨꯅ ꯍꯥꯟꯅ ꯂꯩꯔꯝꯃꯤꯕ ꯊꯥꯛ ꯑꯗꯨꯗꯒꯤꯗꯤ ꯑꯗꯨꯛꯀꯤ ꯃꯇꯤꯛ ꯍꯦꯟꯅ ꯋꯥꯡꯈꯠꯈ꯭ꯔꯦ ꯍꯥꯏꯅ ꯍꯥꯏꯖꯅꯤꯡꯏ ꯑꯩ